ꯇꯁꯦꯡꯅꯃꯛ ꯍꯥꯏꯔꯒꯗꯤ ꯉꯥ ꯐꯥꯕ ꯍꯥꯏꯕꯁꯤ ꯑꯩ ꯑꯉꯥꯡ ꯑꯣꯏꯔꯤꯉꯩꯗꯒꯤ ꯑꯗꯨꯝ ꯇꯧꯔꯛꯑꯦ ꯍꯥꯏꯕꯇꯥꯔꯦ ꯃꯔꯝꯗꯤ ꯑꯩꯈꯣꯏꯒꯤ ꯑꯍꯟꯁꯤꯡ ꯏꯃꯥ ꯕꯕꯥ ꯍꯣꯏ ꯏꯃꯥ ꯍꯣꯏꯒꯤ ꯃꯇꯨꯡ ꯏꯜꯂꯒ ꯑꯗꯨꯝ ꯇꯧꯔꯛꯄꯗꯨꯅ ꯈꯔ ꯆꯥꯎꯔꯛꯄ ꯃꯇꯝꯗꯒꯤꯗꯤ ꯑꯗꯨꯝ ꯇꯨꯔꯦꯟꯗ ꯉꯥ ꯐꯥꯕ ꯈꯨꯠ ꯍꯨꯝꯕ ꯍꯥꯏꯗꯅ ꯂꯩ ꯑꯗꯨꯅꯆꯤꯡꯕ ꯇꯧꯔꯒ ꯍꯧꯔꯛꯏ ꯑꯗꯨ ꯑꯍꯟꯁꯤꯡꯅ ꯇꯥꯛꯄꯤꯕ ꯈꯔꯗꯤ ꯑꯍꯥꯟꯕꯗ ꯈꯣꯏ ꯆꯣꯞꯄ ꯍꯥꯟꯅ ꯇꯝꯃꯦ ꯑꯩꯁꯦ ꯈꯣꯏ ꯆꯣꯞꯄ ꯇꯝꯕꯗꯒꯤ ꯈꯣꯏ ꯆꯣꯞꯄꯗꯨꯗꯒꯤ ꯈꯣꯏ ꯆꯣꯞꯄꯁꯤ ꯅꯨꯡꯉꯥꯏꯑꯅ ꯁꯨꯝ ꯆꯣꯞꯄꯝꯕꯗꯒꯤ ꯑꯃꯨꯛꯀ ꯈꯔ ꯂꯩꯔꯒ ꯏꯟ ꯍꯨꯟꯕ ꯍꯥꯏꯗꯅ ꯅꯨꯄꯥ ꯏꯟ ꯍꯥꯏꯗꯅ ꯑꯃ ꯂꯩ ꯉꯥ ꯐꯥꯅꯅꯕ ꯅꯨꯄꯥ ꯏꯟ ꯍꯨꯟꯕꯗꯨ ꯇꯝꯃꯦ ꯏꯟ ꯑꯗꯨꯅ ꯏꯟ ꯍꯨꯟꯕ ꯇꯝꯕꯗꯤ ꯅꯨꯄꯥ ꯏꯟ ꯍꯨꯜꯂꯒ ꯐꯥꯔꯦ ꯑꯁ ꯉꯥ ꯑꯆꯧ ꯑꯆꯧꯕ ꯌꯥꯝ ꯐꯥꯏ ꯇꯨꯔꯦꯟꯗ ꯃꯇꯝꯗꯨꯗ ꯑꯗꯒꯤ ꯑꯍꯟꯁꯤꯡꯅ ꯇꯝꯕꯤꯔꯝꯕꯗ ꯂꯣꯡꯗ꯭ꯔꯥ ꯍꯥꯏꯗꯅ ꯃꯈꯣꯛ ꯄꯥꯟꯕ ꯑꯁꯥꯡꯕ ꯍꯤꯗꯒꯤ ꯂꯦꯞꯄꯒ ꯏꯟꯒꯗꯧꯕ ꯑꯗꯨꯒꯨꯝꯕ ꯂꯣꯡꯗ꯭ꯔꯥꯏ ꯑꯅ ꯃꯈꯜ ꯑꯃꯁꯨ ꯂꯩ ꯃꯗꯨꯁꯨ ꯏꯜꯂꯒ ꯉꯥ ꯐꯥꯕ ꯑꯗꯨꯗꯒꯤ ꯂꯣꯡꯎꯞ ꯂꯣꯡꯎꯞ ꯇꯥꯟꯕ ꯄꯥꯠꯇ ꯇꯨꯔꯦꯟꯗꯗꯤ ꯂꯣꯡꯎꯞꯁꯦ ꯀꯩꯅꯣ ꯇꯧꯗ꯭ꯔꯦ ꯇꯥꯟꯕ ꯅꯥꯇꯩ ꯆꯥꯗꯦ ꯄꯥꯠꯀꯨꯝꯕꯗ ꯄꯥꯠꯀꯨꯝꯕꯗ ꯂꯣꯡꯎꯞ ꯇꯥꯟꯕ ꯍꯥꯏꯗꯅ ꯑꯃ ꯇꯧꯏ ꯃꯗꯨꯁꯨ ꯌꯥꯝꯅ ꯅꯨꯡꯉꯥꯏ ꯈꯣꯏ ꯆꯣꯞꯄ ꯂꯣꯡꯗ꯭ꯔꯥꯏ ꯈꯣꯟꯕ ꯏꯟ ꯍꯨꯟꯕ ꯑꯗꯨꯗꯒꯤ ꯈꯨꯠ ꯍꯨꯝꯕ ꯈꯨꯠ ꯍꯨꯝꯕꯁꯤꯁꯨ ꯅꯨꯡꯉꯥꯏꯕ ꯃꯈꯜ ꯑꯃꯅꯤ ꯇꯨꯔꯦꯟꯗ ꯇꯨꯔꯦꯟ ꯃꯄꯥꯟꯁꯤꯗ ꯍꯨꯝꯃ ꯍꯨꯝꯃꯒ ꯉꯥ ꯃꯆꯥ ꯉꯃꯨꯒꯨꯝꯕ ꯀꯔꯤꯒꯨꯝꯕ ꯃꯌꯥꯝ ꯑꯃ ꯐꯥꯏ ꯑꯗꯨꯁꯨ ꯑꯗꯨꯝ ꯅꯨꯡꯉꯥꯏ ꯉꯥ ꯐꯥꯕꯁꯤꯗꯤ ꯌꯥꯝꯅ ꯅꯨꯡꯉꯥꯏꯕ ꯁꯤꯟꯐꯝ ꯑꯃꯅꯤ ꯍꯥꯏꯕ ꯇꯥꯔꯦ ꯑꯃꯔꯣꯝꯗꯗꯤ ꯑꯗꯒꯤ ꯉꯥ ꯑꯆꯧꯕ ꯐꯥꯔꯦ ꯏꯁꯥ ꯅꯨꯡꯉꯥꯏ ꯉꯥ ꯌꯥꯝ ꯐꯥꯔꯦ ꯋꯥꯈꯜ ꯅꯨꯡꯉꯥꯏ ꯑꯁꯤ ꯑꯁꯤꯅꯦ ꯑꯩꯅ ꯈꯪꯖꯕ ꯈꯔ ꯍꯥꯏꯕ